ꯃꯅꯤꯄꯨꯔꯗ ꯍꯧꯖꯤꯛ ꯑꯣꯏꯔꯤꯕ ꯑꯩꯠꯆ ꯑꯥꯏ ꯕꯤ ꯑꯦꯠꯁꯀꯤ ꯐꯤꯕꯝ ꯑꯁꯤꯒꯤ ꯃꯇꯥꯡꯗ ꯁꯝꯂꯞꯅ ꯍꯥꯏꯕꯤꯌꯨ ꯑꯗꯨꯒ ꯂꯩꯅꯥ ꯑꯁꯤꯕꯨ ꯉꯥꯛꯊꯣꯛꯅꯕ ꯍꯣꯠꯅꯕꯗ ꯁꯔꯀꯥꯔꯅ ꯀꯔꯤ ꯀꯔꯤ ꯊꯧꯗꯥꯡ ꯄꯥꯏꯈꯠꯄꯒꯦ ꯍꯥꯏꯕꯗꯨꯁꯨ ꯃꯇꯦꯛ ꯑꯃꯇꯪ ꯍꯥꯏꯕꯤꯌꯨ ꯍꯧꯖꯤꯛ ꯃꯅꯤꯄꯨꯔꯗ ꯂꯩꯔꯤꯕ ꯑꯩꯠꯆ ꯑꯥꯏ ꯕꯤꯒꯤ ꯏꯁꯨ ꯑꯁꯤꯒꯤ ꯃꯇꯥꯡꯗ ꯄꯟꯖꯕ ꯇꯥꯔꯕꯗꯤ ꯑꯩꯠꯆ ꯑꯥꯏ ꯕꯤ ꯁꯟꯗꯣꯛꯄꯒꯤ ꯆꯥꯡ ꯑꯁꯤ ꯃꯅꯤꯄꯨꯔꯗ ꯗ꯭ꯔꯛ ꯀꯥꯞꯄ ꯃꯤꯑꯣꯏꯁꯤꯡꯒꯤ ꯃꯔꯛꯇ ꯌꯥꯝꯅ ꯋꯥꯡꯅ ꯂꯩ ꯑꯩꯈꯣꯏꯅ ꯈꯡꯉꯦ ꯃꯗꯨꯗꯤ ꯑꯩꯠꯆ ꯑꯥꯏ ꯕꯤ ꯍꯥꯏꯕ ꯑꯁꯤ ꯃꯍꯤꯛ ꯑꯁꯤꯅ ꯍꯛꯆꯥꯡꯗ ꯆꯪꯈ꯭ꯔꯕ ꯃꯅꯨꯡꯗ ꯑꯩꯈꯣꯏꯒꯤ ꯄꯥꯡꯒꯜ ꯊꯧꯅꯥ ꯑꯣꯏꯍꯜꯂꯤꯕ ꯏꯃ꯭ꯌꯨꯟ ꯁꯤꯁꯇꯤꯝ ꯍꯥꯏꯗꯅ ꯂꯩꯔꯤꯕ ꯁꯤꯁꯇꯤꯝ ꯑꯁꯤꯕꯨ ꯁꯣꯛꯍꯜꯂꯤ ꯑꯗꯨꯅ ꯑꯩꯈꯣꯏꯅ ꯗ꯭ꯔꯛ ꯀꯥꯞꯄ ꯃꯤꯑꯣꯏꯁꯤꯡꯒꯤ ꯃꯔꯛꯇ ꯅꯤꯗꯜ ꯌꯦꯇꯨꯝ ꯑꯃꯗꯤ ꯃꯍꯥꯛꯀꯤ ꯁꯤꯔꯤꯟꯁꯤꯡ ꯑꯁꯤ ꯁꯦꯔ ꯇꯧꯕꯗꯒꯤ ꯍꯥꯏꯕꯗꯤ ꯄꯨꯟꯅ ꯁꯤꯖꯤꯟꯅꯃꯤꯟꯅꯕꯗꯒꯤ ꯀꯅꯥꯒꯨꯝꯕ ꯑꯩꯠꯆ ꯑꯥꯏ ꯕꯤ ꯄꯣꯖꯤꯇꯤꯞ ꯑꯣꯏꯔꯕ ꯃꯤꯑꯣꯏ ꯑꯃꯒ ꯍꯥꯏꯕꯗꯤ ꯑꯩꯠꯆ ꯑꯥꯏ ꯕꯤ ꯃꯍꯤꯛꯁꯤ ꯂꯩꯔꯕ ꯃꯤꯑꯣꯏ ꯑꯃꯒ ꯂꯩꯇ꯭ꯔꯤꯕ ꯃꯤꯑꯣꯏ ꯑꯃꯒ ꯌꯦꯇꯨꯝ ꯁꯤꯔꯤꯟꯁꯤ ꯄꯨꯟꯅ ꯀꯥꯞꯃꯤꯟꯅꯕ ꯃꯇꯝꯗ ꯂꯩꯇ꯭ꯔꯤꯕ ꯃꯤꯑꯣꯏ ꯑꯗꯨꯗ ꯑꯩꯠꯆ ꯑꯥꯏ ꯕꯤ ꯂꯧꯔꯛꯄꯒꯤ ꯆꯥꯟꯁ ꯑꯁꯤ ꯌꯥꯝꯅ ꯋꯥꯡꯉꯤ ꯑꯗꯨꯒ ꯃꯅꯤꯄꯨꯔꯗ ꯍꯧꯖꯤꯛ ꯍꯧꯖꯤꯛ ꯑꯩꯠꯆ ꯑꯥꯏ ꯕꯤ ꯊꯤꯡꯅꯅꯕ ꯃꯔꯝꯗ ꯀꯔꯤ ꯀꯔꯤ ꯃꯇꯥꯡꯗ ꯀꯔꯤ ꯀꯔꯤ ꯇꯧꯔꯤꯕꯒꯦ ꯁꯔꯀꯥꯔꯅ ꯀꯔꯤ ꯀꯔꯤ ꯄꯥꯏꯈꯠꯂꯤꯕꯒꯦ ꯍꯥꯏꯕꯁꯤꯒꯤ ꯃꯇꯥꯡꯗ ꯄꯟꯖꯕ ꯇꯥꯔꯕꯗꯤ ꯇꯥꯔꯒꯦꯇꯦꯠ ꯏꯟꯇꯔꯕꯤꯟꯁꯟ ꯄ꯭ꯔꯣꯒ꯭ꯔꯥꯝ ꯍꯥꯏꯗꯅ ꯃꯅꯤꯄꯨꯔꯗ ꯂꯩꯔꯤꯕ ꯑꯦꯟ ꯖꯤ ꯑꯣꯁꯤꯡꯅ ꯑꯩꯠꯆ ꯑꯥꯏ ꯕꯤ ꯑꯦꯠꯁꯀꯤ ꯃꯔꯝꯗ ꯊꯕꯛ ꯇꯧꯔꯤꯕ ꯗ꯭ꯔꯛꯀꯤ ꯃꯔꯝꯗ ꯊꯕꯛ ꯇꯧꯔꯤꯕ ꯑꯦꯟ ꯖꯤ ꯑꯣꯁꯤꯡꯅ ꯇꯥꯔꯒꯦꯇꯦꯠ ꯏꯟꯇꯔꯕꯤꯟꯁꯟ ꯄ꯭ꯔꯣꯒ꯭ꯔꯥꯝꯁꯤꯡ ꯑꯁꯤ ꯄꯥꯏꯈꯠꯂꯤ ꯃꯁꯤꯒꯤ ꯊꯕꯛꯁꯤꯡ ꯑꯁꯤꯗ ꯑꯩꯈꯣꯏꯅ ꯑꯅꯧꯕ ꯌꯦꯇꯨꯝ ꯁꯤꯔꯤꯟꯁꯤꯡ ꯌꯦꯟꯕ ꯑꯃꯗꯤ ꯀꯣꯟꯗꯣꯝ ꯌꯦꯟꯊꯣꯛꯄ ꯑꯃꯗꯤ ꯊꯤꯡꯅꯅꯕꯒꯤꯗꯃꯛꯇ ꯂꯩꯕꯥꯛ ꯄ꯭ꯔꯖꯥ ꯃꯌꯥꯝꯗ ꯈꯪꯍꯟꯕ ꯑꯗꯨꯒ ꯃꯌꯥꯝ ꯄꯨꯝꯅꯃꯛ ꯄꯨꯟꯅ ꯊꯤꯡꯃꯤꯟꯅꯅꯅꯕ ꯍꯣꯠꯅꯕꯗ ꯑꯇꯣꯞ ꯑꯇꯣꯞꯄ ꯊꯕꯛ ꯀꯌꯥ ꯑꯃꯁꯨ ꯑꯦꯟ ꯖꯤ ꯑꯣꯁꯤꯡꯁꯤꯅ ꯄꯥꯏꯈꯠꯂꯤ